ꯆꯥꯛ ꯏꯁꯤꯡ ꯆꯥꯈ꯭ꯔꯕꯣ ꯎꯝ ꯑꯥ ꯆꯥꯔꯦ ꯆꯥꯔꯦ ꯑꯁꯨꯛ ꯊꯦꯡꯅ ꯆꯥꯕꯁꯤꯕꯨ ꯀꯔꯤ ꯄ꯭ꯔꯣꯕ꯭ꯂꯦꯝ ꯂꯩꯒꯦꯅꯦ ꯑꯥ

ꯇ꯭ꯌꯨꯁꯟ ꯀꯔꯤ ꯀꯔꯥ ꯇꯧꯗ꯭ꯔꯕꯣ

ꯇ꯭ꯌꯨꯁꯟ ꯇꯧꯔꯤꯑꯕ ꯑꯦꯟꯁꯥꯡꯁꯤ ꯁꯥ ꯆꯥꯔꯛꯏ ꯑꯧ ꯌꯥꯎꯗꯦꯗ ꯀꯩꯁꯨ ꯊꯣꯏꯗꯣꯛꯄꯕꯨꯗꯤ

ꯑꯣ ꯑꯥ ꯑꯉꯥꯡ ꯀꯌꯥꯃꯨꯛ ꯇ꯭ꯌꯨꯁꯟ ꯀꯩꯗꯧꯔꯤꯒꯦ ꯑꯣ ꯑꯣ ꯌꯥꯏ ꯀꯔꯤꯁꯨ ꯊꯣꯏꯗꯣꯛꯄ ꯍꯣꯠꯅꯗꯦ ꯑꯩꯁꯨ ꯑꯉꯥꯡ ꯈꯔ ꯇ꯭ꯌꯨꯁꯟ ꯇꯧꯔꯝꯕꯅꯦ ꯑꯗꯨꯗ ꯑꯩꯁꯨ ꯁꯨꯝ ꯋꯥꯃꯜꯂꯦꯅ ꯄꯣꯊꯥꯔꯝꯕꯅꯤ

ꯎꯝ ꯍꯨꯝ ꯆꯥꯅꯉꯥꯏ ꯑꯗꯨꯝ ꯀꯩꯗꯧꯏ ꯁꯨꯝ ꯌꯥꯅ ꯌꯥꯅꯕ ꯑꯗꯨꯝ ꯂꯩꯔꯤ ꯎꯝ ꯑꯣ

ꯑꯗꯨꯒꯤ ꯄꯤꯌꯣꯟꯗꯣ ꯈꯔ ꯀꯝꯄ꯭ꯂꯦꯟ ꯇꯧꯗꯕ ꯌꯥꯔꯔꯣꯏ ꯄ꯭ꯔꯤꯟꯁꯤꯄꯥꯜꯗ ꯃꯣꯏꯒꯤ ꯍꯦꯗꯇ ꯅꯠꯇ꯭ꯔꯗꯤ ꯃꯥꯒꯤ ꯇꯧꯅꯤꯡ ꯇꯧꯅꯤꯡꯕꯇ ꯇꯧꯗꯅ ꯂꯩꯔꯦ ꯃꯁꯤ ꯑꯩꯈꯣꯏ ꯃꯌꯥꯝꯅ ꯂꯨꯅ ꯇꯧꯕꯁꯤꯗꯗꯤ ꯍꯦꯟꯗꯣꯔꯛꯄ ꯑꯃ ꯌꯥꯎꯔꯦꯅꯦ ꯎꯝ ꯃꯥꯁꯤ ꯈꯔ ꯑꯣꯏꯗ꯭ꯔꯗꯤ ꯌꯥꯔꯣꯏꯗꯧꯔꯤꯅꯤ ꯎꯝ ꯑꯩꯗꯤ ꯂꯥꯛꯍꯧꯗ꯭ꯔꯦ ꯑꯗꯨꯕꯨꯗꯤ ꯈꯪꯍꯧꯗ꯭ꯔꯦ ꯀꯔꯤ ꯃꯇꯥꯡꯒꯤ ꯑꯣꯏꯕꯖꯥꯠꯅꯣ ꯃꯥꯏꯗꯣ ꯎꯝ ꯎꯝ ꯑꯣ ꯑꯥ ꯎꯝ ꯍꯨꯝ ꯎꯝ

ꯄꯤꯌꯣꯟꯁꯤ ꯃꯥꯇ ꯅꯠꯇꯦꯗ ꯑꯗꯨꯝ ꯂꯣꯏ ꯆꯞ ꯃꯥꯟꯅꯩꯗ ꯃꯥꯒꯤ ꯇꯧꯔꯤꯕ ꯅꯦꯆꯔꯗꯨ ꯑꯗꯨꯝ ꯃꯣꯏ ꯇꯣꯂꯣꯞꯁꯨ ꯆꯥꯡ ꯅꯥꯏꯅ ꯄꯤꯔꯤꯅꯤ ꯑꯗꯨꯒ ꯃꯣꯏꯅ ꯀꯥꯇꯨ ꯀꯥꯔꯟ ꯇꯧꯔꯤꯁꯤ ꯈꯔꯗꯤ ꯕꯦꯔꯥ ꯀꯥꯔꯦꯗ ꯃꯣꯏꯁꯦ ꯑꯥ ꯍꯟꯗꯛ ꯀꯔꯤꯗ ꯃꯤꯇꯤꯡꯗ ꯄꯨꯈꯠꯇ꯭ꯔꯗꯤ ꯃꯥꯁꯤ ꯈꯔ ꯀꯩꯅꯣ ꯋꯥꯔꯤꯗꯨ ꯁꯥꯟꯅꯗ꯭ꯔꯗꯤ ꯌꯥꯔꯣꯏꯗꯧꯔꯤꯗ ꯃꯥꯒꯤ ꯃꯥꯑꯣꯡꯁꯦ ꯏꯁꯇꯥꯐ ꯃꯈꯩ ꯑꯝꯇꯪ ꯄꯨꯟꯗꯕ ꯌꯥꯔꯣꯏꯗꯧꯔꯤ ꯎꯝ ꯅꯠꯇ꯭ꯔꯗꯤ ꯃꯥ ꯁꯨꯝ ꯃꯔꯝ

ꯀꯩꯁꯨ ꯊꯣꯏꯗꯣꯛꯄ ꯇꯧꯗꯦꯗ ꯑꯗꯣ ꯄꯤꯌꯣꯟ ꯃꯥꯅ ꯑꯣꯖꯥꯒꯤ ꯊꯥꯛꯇ ꯀꯥꯔꯛꯑꯗꯤ ꯕꯦꯔꯥ ꯀꯥꯅꯔꯛꯀꯅꯤ ꯂꯣꯏꯅ ꯑꯗꯨꯅ ꯃꯥꯁꯤ ꯆꯞ ꯆꯥꯕ ꯋꯥꯔꯤ ꯑꯃ ꯁꯥꯟꯅꯍꯧꯗ꯭ꯔꯗꯤ ꯌꯥꯔꯣꯏꯗꯧꯔꯤꯅꯦ

ꯑꯣ ꯐꯔꯦ ꯑꯗꯨꯗꯤ ꯍꯌꯦꯡ ꯄꯥꯎꯗꯣ ꯐꯥꯎꯅꯔꯁꯦ ꯑꯗꯨꯒ ꯀꯩꯅꯣ ꯀꯩꯅꯣꯗꯨ ꯈꯟꯅꯔꯁꯤ ꯎꯝ